ꯍꯦꯜꯂꯣ ꯑꯧ ꯃꯥꯅꯦ ꯀꯅꯥ

ꯎꯝ ꯍꯪꯉꯣ ꯌꯥꯅꯤ ꯑꯥ

ꯑꯣ ꯍꯣꯏ ꯍꯣꯏ ꯌꯥꯅꯤ ꯑꯩ ꯑꯗꯨꯝ ꯍꯥꯏꯖꯔꯛꯀꯦ ꯑꯩꯈꯣꯏ ꯃꯅꯤꯄꯨꯔꯗꯀꯣ ꯐꯖꯕ ꯃꯐꯝ ꯌꯥꯝ ꯂꯩꯈ꯭ꯔꯦ ꯑꯩꯈꯣꯏ ꯃꯅꯤꯄꯨꯔ ꯀꯦꯄꯤꯇꯦꯜ ꯏꯝꯐꯥꯜꯗꯀꯣ ꯑꯩꯈꯣꯏ ꯀꯪꯂꯥ ꯍꯥꯏꯗꯤ ꯀꯪꯂꯥ ꯍꯥꯏꯁꯤꯅꯅꯦ ꯑꯧꯈꯣꯏ ꯊꯥꯏꯅꯒꯤ ꯂꯥꯏꯐꯝ ꯌꯥꯝ ꯂꯩꯑꯦꯕ ꯁꯤꯗ ꯏꯕꯨꯙꯧ ꯄꯥꯈꯪꯕꯒꯤ ꯈꯨꯕꯝ ꯑꯗꯒꯤ ꯍꯥꯟꯅ ꯅꯤꯡꯊꯧ ꯂꯩꯔꯝꯕꯒꯤꯀꯣ ꯑꯗꯩ ꯃꯣꯏ ꯏꯁꯤꯡ ꯆꯥꯏꯕꯤ ꯍꯥꯠꯈꯤꯕꯒꯤ ꯃꯐꯝ ꯌꯥꯝ ꯂꯩꯈ꯭ꯔꯦ ꯑꯗꯨꯒ ꯃꯊꯪꯗꯅ ꯒꯣꯚꯤꯟꯗ ꯂꯥꯏ ꯃꯗꯤꯔꯗꯣ ꯑꯗꯣ ꯑꯗꯨꯝ ꯑꯩꯈꯣꯏ ꯃꯩꯇꯩꯒꯤ ꯑꯣꯏꯅꯀꯣ ꯈꯨꯔꯨꯝꯕ ꯑꯗꯨꯝ ꯆꯠꯅꯩ ꯁꯤꯁꯨ

ꯎꯝ ꯍꯣꯏ ꯍꯣꯏ ꯂꯣꯛꯇꯥꯛ ꯍꯥꯏꯁꯤꯅꯀꯣ ꯑꯩꯈꯣꯏꯒꯤ ꯏꯁꯤꯡ ꯑꯁꯦꯡꯕ ꯐꯪꯉꯤ ꯑꯗꯨꯒ ꯀꯩꯅꯣꯒꯤ ꯃꯣꯏꯒꯤ ꯐꯨꯝꯗꯣ ꯐꯨꯝꯗꯤꯁꯦ ꯁꯤꯅ ꯀꯣꯏꯁꯤꯟ ꯀꯣꯏꯁꯤꯟꯂꯒꯀꯣ ꯔꯥꯎꯟ ꯀꯣꯏꯔ ꯀꯣꯏꯔ ꯐꯖꯕ ꯃꯐꯝ ꯃꯌꯥꯝ ꯂꯩꯑꯦꯕ ꯑꯗꯨꯒ ꯀꯩꯕꯨꯜ ꯂꯝꯖꯥꯎ ꯍꯥꯏꯕꯁꯤꯗꯅ ꯑꯃꯨꯛ ꯑꯩꯈꯣꯏ ꯁꯪꯉꯥꯏ ꯒꯥꯡ ꯂꯩ ꯑꯗꯨꯒ ꯂꯣꯛꯇꯥꯛꯁꯤꯗ ꯑꯥ ꯍꯤ ꯊꯧꯔꯒꯀꯣ ꯑꯩꯈꯣꯏꯅ ꯊꯝꯕꯥꯜꯒꯨꯝꯕ ꯌꯦꯡꯕꯁꯤ ꯃꯌꯥꯝ ꯑꯃ ꯆꯠꯅꯩ ꯎꯝ ꯎꯝ ꯃꯤ ꯌꯥꯝ ꯌꯦꯡ ꯂꯥꯛꯏ ꯐꯣꯔꯦꯟ ꯂꯣꯝꯗꯒꯤꯁꯨꯀꯣ

ꯎꯝ ꯍꯣꯏ ꯍꯣꯏ ꯀꯛꯆꯤꯡ ꯒꯥꯔꯗꯦꯟꯁꯤꯁꯨ ꯀꯩꯅꯣꯔꯣꯝꯗ ꯌꯥꯝ ꯐꯖꯩ ꯍꯥꯏꯇꯥꯔꯦ ꯁꯤꯁꯨ ꯂꯩ ꯃꯈꯜ ꯃꯈꯜ ꯃꯌꯥꯝ ꯑꯃ ꯊꯥꯏꯑꯦꯕ ꯑꯗꯩ ꯁꯤꯗ ꯑꯩꯈꯣꯏ ꯃꯍꯥꯗꯦꯕ ꯃꯨꯔꯇꯤ ꯆꯥꯎꯅ ꯂꯩ ꯑꯗꯨꯒ ꯀ꯭ꯋꯥꯛꯀꯤ ꯀꯩꯅꯣ ꯀ꯭ꯋꯥꯛ ꯊꯣꯛꯐꯝꯁꯨ ꯂꯩ ꯑꯗꯨꯒ ꯍꯥꯎ ꯁꯝꯕꯨꯕꯤꯒꯤ ꯈꯨꯕꯝ ꯑꯗꯩ ꯏꯕꯨꯙꯧ ꯄꯥꯈꯪꯕꯒꯤ ꯄꯨꯂꯞ ꯀꯩꯅꯣ ꯇꯧꯔꯦ ꯁꯤꯗꯅ ꯑꯃꯨꯛ ꯑꯪ ꯆꯥꯎꯋꯤ ꯌꯥꯝꯅ ꯆꯤꯡ ꯃꯊꯛꯇꯅꯦ ꯂꯩꯔꯤꯁꯦ ꯑꯣ ꯎꯝ ꯑꯣ ꯖꯨꯁꯦ ꯀꯩꯅꯣ ꯇꯧꯋꯦ ꯁꯥ ꯑꯗꯨꯝ ꯃꯈꯜ ꯁꯨꯅ ꯂꯩꯌꯦ ꯍꯥꯏꯇꯥꯔꯦ ꯑꯩꯈꯣꯏ ꯍꯧꯖꯤꯛꯇꯤꯀꯣ ꯑꯗꯒꯤ ꯂꯥꯏꯔꯦꯟꯁꯨ ꯂꯩꯔꯦ ꯀꯩ ꯀꯩꯅꯣꯁꯨ ꯁꯥꯑꯣꯝ ꯄꯨꯂꯞ ꯑꯗꯨꯝ ꯃꯈꯜ ꯑꯌꯥꯝꯕ ꯂꯩꯔꯦꯗ ꯍꯧꯖꯤꯛꯇꯤ ꯁꯥꯁꯤ ꯂꯣꯏꯅ ꯊꯝꯃꯦ ꯍꯥꯏꯇꯥꯔꯦ ꯀꯩꯅꯣꯗꯤ ꯑꯗꯩ ꯀꯛꯆꯤꯡꯗꯅꯦ ꯏꯀꯣ ꯒꯥꯔꯗꯦꯟ ꯍꯥꯏꯕ ꯑꯝꯁꯨ ꯂꯩꯌꯦꯕꯀꯣ ꯑꯗꯨꯁꯨ ꯌꯥꯝ ꯐꯖꯩ ꯍꯥꯟꯅꯗꯤ ꯏꯁꯣꯡ ꯁꯣꯡꯉ ꯂꯩꯔꯝꯕꯅꯦ ꯍꯧꯖꯤꯛ ꯐꯖꯅ ꯁꯦꯝꯕꯤꯔꯦ ꯎ ꯋꯥ ꯊꯥꯗꯅ ꯑꯗꯒꯤ ꯃꯣꯏ ꯀꯩꯅꯣꯒ ꯄꯣꯊꯥꯐꯝꯒ ꯁꯥꯗꯅꯀꯣ ꯌꯥꯝ ꯐꯖꯅ ꯁꯦꯝꯃꯦ ꯍꯧꯖꯤꯛ ꯑꯗꯨꯝ ꯀꯣꯏꯔꯣꯛꯑꯣ ꯌꯥꯅꯤ ꯂꯣꯏꯔꯕ ꯍꯪꯒꯗꯕ ꯎꯝ ꯁꯤꯔꯣꯏ ꯁꯤꯔꯣꯏ ꯂꯤꯂꯤꯁꯤꯅꯅꯦ ꯎꯈ꯭ꯔꯨꯜꯗ ꯍꯧꯕꯅꯦꯕ ꯑꯩꯈꯣꯏ ꯀꯩꯅꯣꯗ ꯍꯥꯏꯗꯤ ꯃꯤꯉꯩ ꯑꯗꯨꯝ ꯆꯠꯅꯩ ꯌꯥꯝ ꯐꯖꯕ ꯂꯩꯅꯦ ꯍꯥꯏꯇꯥꯔꯦ ꯑꯩꯈꯣꯏ ꯀꯩꯅꯣꯒꯤ ꯑꯣꯏꯅ ꯃꯅꯤꯄꯨꯔꯒꯤ ꯑꯣꯏꯅ ꯎꯝ ꯍꯣꯏ ꯍꯣꯏ ꯌꯥꯏ ꯑꯥ ꯑꯥ